ꯍꯜꯂꯣ ꯏꯇꯥ ꯉꯔꯥꯡ ꯑꯩꯈꯣꯏꯅ ꯖꯨꯗ ꯆꯠꯄꯗꯣ ꯅꯪ ꯀꯩ ꯀꯩ ꯎꯔꯛꯏ ꯑꯥ ꯑꯧ ꯑꯩꯁꯨ ꯎꯔꯛꯏꯗ ꯑꯗꯨꯕꯨꯗꯤ ꯋꯥꯏꯅꯨꯒ ꯃꯈꯣꯡ ꯏꯁꯥꯡ ꯁꯥꯡꯒꯩ ꯂꯦꯞꯍꯧꯕꯗꯨ ꯎꯔꯛꯇ꯭ꯔꯣ ꯑꯗꯨꯒ ꯎꯝ ꯍꯥꯏꯔꯛꯑꯣ ꯍꯥꯏꯔꯛꯑꯣ ꯅꯪꯅ ꯎꯕꯒꯩꯗꯣ ꯍꯥꯏꯔꯛꯎꯅꯦ ꯁꯑꯣꯝꯗꯣ ꯆꯥꯎꯗ꯭ꯔꯥ ꯐꯖꯗ꯭ꯔꯥ

ꯑꯧ ꯑꯧ ꯑꯧ ꯁꯖꯤꯗꯤ ꯎꯔꯛꯄ꯭ꯔꯣ ꯅꯪ ꯑꯣ ꯑꯣ ꯑꯗꯨ ꯋꯥꯏꯅꯨꯅ ꯆꯥꯅꯕ ꯉꯥꯒꯁꯤꯡ ꯌꯥꯝ ꯃꯆꯤꯟꯖꯥꯛ ꯊꯥꯔꯒ ꯂꯩꯍꯧꯕꯗꯣ ꯑꯗꯨꯁꯨ ꯎꯔꯛꯁꯥꯅꯤ ꯈꯪꯉꯕ ꯑꯗꯨꯒꯅꯦ ꯊꯣꯛꯂꯛꯄꯗꯅꯦ ꯑꯆꯥꯄꯣꯠ ꯃꯌꯥꯝ ꯌꯣꯜꯍꯧꯕꯗꯣ ꯑꯗꯨꯁꯨ ꯅꯪ ꯀꯩꯀꯩ ꯂꯩꯔꯛꯏ ꯀꯩꯀꯩ ꯆꯥꯔꯛꯏ ꯑꯥ ꯑꯩꯗꯤ ꯑꯩꯗꯤ ꯑꯗꯨꯒꯨꯝꯕ ꯆꯥꯔꯛꯇꯦ ꯑꯩꯗꯤ ꯑꯩꯗꯤ ꯆꯣꯀꯂꯦꯠꯀ ꯑꯥꯏꯁꯀ꯭ꯔꯤꯝꯒ ꯑꯗꯨ ꯑꯗꯨꯒ ꯆꯥꯔꯒ ꯑꯗꯒꯤ ꯁꯥꯅꯄꯣꯠ ꯃꯌꯥꯝ ꯑꯃꯒ ꯂꯩꯔꯛꯑꯦ ꯑꯗꯨꯒ ꯌꯨꯝꯗ ꯅꯨꯡꯉꯥꯏꯅ ꯁꯥꯟꯅꯩꯑꯕꯀꯣ ꯑꯗꯨꯒ ꯑꯩꯅ ꯑꯗꯨꯒ ꯑꯩꯅ ꯑꯩꯈꯣꯏ ꯃꯃꯥꯗꯁꯨ ꯋꯥꯔꯤ ꯂꯤꯑꯕ ꯁꯨꯃꯥꯏꯅ ꯀꯩꯅꯣꯗ ꯁ꯭ꯀꯨꯜꯒꯤ ꯚꯥꯟꯗ ꯑꯩꯈꯣꯏ ꯃꯌꯥꯝ ꯆꯠꯂꯤ ꯚꯥꯟ ꯀꯀꯥꯅ ꯄꯨꯕꯤ ꯑꯗꯨꯒ ꯑꯩꯈꯣꯏ ꯃꯌꯥꯝ ꯆꯪꯉꯒ ꯂꯩꯍꯧꯕ ꯁꯥ ꯑꯗꯒꯤ ꯀꯩ ꯂꯝꯍꯨꯏ ꯑꯗꯒꯤ ꯎꯆꯦꯛ ꯃꯌꯥꯝ ꯌꯣꯛꯍꯧꯕ ꯑꯗꯒꯤ ꯄꯨꯈꯤ ꯃꯄꯥꯟꯗ ꯋꯥꯏꯅꯨꯒ ꯂꯩꯍꯧꯕ ꯀꯔꯤ ꯀꯔꯥ ꯃꯌꯥꯝꯗꯣ ꯑꯩꯅ ꯑꯩꯈꯣꯏꯅ ꯍꯜꯂꯛꯑꯒꯅꯦ ꯃꯃꯥꯗ ꯋꯥꯔꯤ ꯌꯥꯝ ꯂꯤꯑꯕ ꯅꯪꯗꯤ ꯂꯤꯗ꯭ꯔꯣ ꯎꯝ ꯃꯃꯥꯅ ꯌꯥꯎꯒꯦ ꯍꯥꯏꯌꯦꯕ ꯑꯗꯨ ꯌꯥꯔꯣꯏꯍꯦ ꯑꯩꯈꯣꯏ ꯁ꯭ꯀꯨꯜꯒꯤ ꯚꯥꯟꯗ ꯆꯠꯄꯅꯦ ꯍꯥꯏ ꯌꯥꯗ꯭ꯔꯣ ꯑꯧ ꯑꯗꯨ ꯃꯊꯪ ꯆꯠꯄꯗꯁꯨ ꯆꯠꯁꯤꯀꯣ ꯍꯣꯏ ꯍꯣꯏ ꯑꯗꯣ ꯌꯥꯝ ꯅꯨꯡꯉꯥꯏꯀꯣ ꯑꯗꯣ ꯑꯗꯣ ꯀꯩꯅꯣ ꯃꯊꯪ ꯆꯠꯄꯗꯁꯨ ꯑꯗꯨꯝ ꯆꯠꯃꯤꯟꯅꯁꯦ ꯑꯗꯣ ꯅꯪ ꯆꯠꯂꯗꯤ ꯑꯩꯉꯣꯟꯗ ꯍꯥꯏꯔꯛꯎꯀꯣ ꯑꯩꯁꯨ ꯌꯥꯎꯒꯅꯤ ꯏꯁꯨ ꯌꯥꯎꯒꯅꯤ ꯏꯇꯥ ꯅꯪꯁꯨ ꯌꯥꯎ ꯀꯥꯏꯅ ꯍꯥꯏꯔꯛꯑꯣ ꯍꯥꯏꯕ ꯎꯝ ꯎꯝ ꯑꯣ ꯑꯗꯨꯃꯥꯏꯅ ꯈꯪꯅꯁꯦꯕꯀꯣ ꯑꯗꯨꯒ ꯆꯠꯁꯦ ꯌꯥꯝ ꯅꯨꯡꯉꯥꯏꯕ ꯆꯠꯁꯦꯕꯀꯣ ꯑꯧ ꯉꯁꯤꯒꯤꯗꯤ ꯊꯝꯃꯒꯦꯀꯣ ꯍꯌꯦꯡ ꯁ꯭ꯀꯨꯜ ꯀꯥꯔꯛꯎꯀꯣ